ꯑꯩ ꯏꯁꯥꯒꯤ ꯈꯨꯡꯒꯪꯗ ꯀꯅꯥꯒꯨꯝꯕ ꯅꯨꯄꯥ ꯑꯃ ꯅꯠꯇ꯭ꯔꯒꯅ ꯀꯅꯥꯒꯨꯝꯕ ꯑꯦꯛꯁ ꯋꯥꯏ ꯖꯦꯠ ꯑꯃꯅ ꯃꯁꯥꯒꯤ ꯋꯦꯠ ꯍꯦꯟꯀꯠꯍꯟꯒꯦ ꯑꯔꯨꯝꯕ ꯍꯦꯟꯀꯠꯍꯟꯒꯦ ꯍꯥꯏꯕ ꯇꯥꯔꯒꯗꯤ ꯃꯍꯥꯛ ꯃꯁꯥ ꯑꯁꯤ ꯁꯥꯖꯦꯜ ꯀꯌꯥꯃꯔꯨꯝ ꯇꯧꯕ ꯇꯉꯥꯏ ꯐꯗꯦ ꯁꯥꯖꯦꯜꯁꯤꯡ ꯑꯗꯨꯒꯤ ꯃꯅꯨꯡꯗ ꯑꯩꯈꯣꯏ ꯖꯤꯝ ꯁꯥꯟꯅꯕ ꯃꯁꯤꯁꯨ ꯑꯃꯅꯤ ꯑꯗꯨꯒ ꯃꯁꯥꯒꯤ ꯋꯦꯠ ꯍꯦꯟꯀꯠꯍꯟꯅꯕ ꯄ꯭ꯔꯣꯇꯤꯟ ꯌꯥꯎꯕ ꯄ꯭ꯔꯣꯇꯤꯟ ꯃꯈꯜ ꯁꯨꯅ ꯌꯥꯎꯔꯕ ꯆꯤꯟꯖꯥꯛꯁꯤꯡ ꯑꯐꯕ ꯆꯤꯟꯖꯥꯛ ꯆꯥꯕ ꯇꯉꯥꯏ ꯐꯗꯦ ꯑꯗꯨꯒ ꯂꯣꯏ ꯂꯣꯏꯅꯅ ꯐꯦꯠꯀꯤ ꯁꯔꯨꯛ ꯑꯣꯏꯒꯗꯕ ꯃꯤꯠꯅꯁꯤꯡꯕ ꯑꯗꯨꯒꯨꯝꯕ ꯆꯤꯟꯖꯥꯛꯁꯤꯡꯁꯨ ꯇꯉꯥꯏ ꯐꯗꯅ ꯈꯔ ꯑꯗꯨꯝ ꯃꯇꯝ ꯃꯇꯝꯒꯤ ꯑꯣꯏꯅ ꯑꯗꯨꯝ ꯈꯔ ꯁꯤꯖꯤꯟꯅꯕ ꯇꯉꯥꯏ ꯐꯗꯦ ꯋꯦꯠ ꯑꯔꯨꯝꯕ ꯍꯦꯟꯀꯠꯍꯟꯒꯦ ꯍꯥꯏꯕ ꯇꯥꯔꯒꯗꯤ ꯃꯁꯥꯗ ꯃꯆꯤ ꯑꯣꯏꯕ ꯆꯥꯕꯗ ꯚꯤꯇꯥꯃꯤꯟ ꯑꯣꯏꯒꯗꯧꯕ ꯃꯁꯥꯗ ꯐꯒꯠꯀꯗꯧꯕ ꯑꯗꯨꯒꯨꯝꯕ ꯆꯤꯟꯖꯥꯛꯁꯤꯡ ꯆꯥꯕ ꯇꯉꯥꯏ ꯐꯗꯦ ꯑꯐꯕ ꯆꯤꯟꯖꯥꯛ ꯆꯥꯕꯅ ꯃꯁꯥꯒꯤ ꯐꯤꯚꯝ ꯐꯒꯠꯍꯟꯒꯅꯤ ꯃꯁꯥ ꯐꯍꯟꯒꯅꯤ ꯃꯁꯥ ꯐꯔꯕ ꯃꯇꯝꯗ ꯃꯁꯥ ꯃꯍꯥꯛ ꯑꯗꯨ ꯃꯁꯥꯒꯤ ꯑꯔꯨꯝꯕ ꯋꯦꯠ ꯑꯗꯨ ꯍꯦꯟꯀꯠꯆꯔꯛꯀꯗꯧꯕꯅꯦ ꯑꯗꯨꯒ ꯃꯆꯤ ꯑꯣꯏꯕ ꯆꯤꯟꯖꯥꯛ ꯆꯥꯕ ꯍꯥꯏꯕꯁꯤ ꯃꯤꯑꯣꯏꯕ ꯑꯣꯏꯕ ꯑꯩꯈꯣꯏꯒꯤ ꯇꯉꯥꯏ ꯐꯗꯕ ꯇꯧꯗꯕ ꯌꯥꯗ꯭ꯔꯕ ꯇꯧꯐꯗ꯭ꯔꯕ ꯏꯊꯧ ꯑꯃꯁꯨꯅꯤ ꯑꯗꯨꯒ ꯄ꯭ꯔꯣꯇꯤꯟ ꯍꯥꯏꯔꯤꯕ ꯆꯤꯟꯖꯥꯛ ꯑꯁꯤ ꯄ꯭ꯔꯣꯇꯤꯟ ꯃꯈꯜ ꯀꯌꯥꯃꯔꯣꯝꯗ ꯄ꯭ꯔꯣꯇꯤꯟ ꯌꯥꯎꯋꯤ ꯍꯋꯥꯏꯗ ꯀꯥꯔꯕꯣꯍꯥꯏꯗ꯭ꯔꯦꯠ ꯌꯥꯎꯔꯤ ꯃꯤꯠꯇ ꯑꯩꯈꯣꯏꯒꯤ ꯐꯦꯠꯀꯤ ꯁꯔꯨꯛꯀꯤ ꯑꯗꯨꯒꯨꯝꯂꯕ ꯋꯦꯠ ꯍꯦꯟꯀꯠꯅꯉꯥꯏꯒꯤ ꯃꯆꯥꯛ ꯃꯊꯨꯝ ꯃꯌꯥꯝ ꯑꯃ ꯌꯥꯎꯔꯤ ꯁꯨꯃꯥꯏꯅ ꯇꯧꯗꯅ ꯑꯐ ꯑꯐꯕ ꯆꯤꯟꯖꯥꯛ ꯏꯁꯥꯗ ꯋꯦꯠ ꯍꯦꯟꯀꯠꯄ ꯌꯥꯕ ꯆꯤꯟꯖꯥꯛ ꯆꯥꯕ ꯇꯉꯥꯏ ꯐꯗꯦ ꯍꯥꯏꯕꯁꯤ ꯍꯥꯏꯖꯅꯤꯡꯉꯤ